ꯔꯦꯗꯤꯌꯣ ꯇꯤꯕꯤ ꯄ꯭ꯔꯤꯟꯠ ꯑꯁꯦ ꯍꯧꯖꯤꯛꯇꯤ ꯃꯩꯇꯩꯔꯣꯟꯁꯤꯅ ꯄꯥꯛꯇꯛꯅꯅ ꯁꯤꯖꯤꯟꯅꯔꯛꯑꯦ ꯍꯧꯖꯤꯛꯇꯤ ꯑꯁꯤꯗ ꯊꯥꯏꯅ ꯄꯤꯛꯂꯤꯀꯥꯟ ꯑꯩꯈꯣꯏꯅ ꯄꯤꯛꯂꯤꯀꯥꯟ ꯃꯇꯝꯗꯤ ꯃꯣꯏꯁꯦ ꯇꯤꯕꯤꯗ ꯑꯦꯗꯕꯔꯇꯤꯖꯃꯦꯟ ꯂꯥꯛꯄ ꯔꯦꯗꯤꯌꯣꯗ ꯄꯥꯎ ꯂꯥꯛꯄ ꯑꯗꯩ ꯈꯕꯔ ꯐꯣꯡꯂꯛꯄ ꯁꯤꯁꯦ ꯍꯤꯟꯗꯤꯒꯨꯝꯕ ꯏꯪꯂꯤꯁꯀꯨꯝꯕ ꯑꯁꯤꯒꯨꯝꯕꯗ ꯉꯥꯛꯇ ꯑꯅꯝꯕꯅ ꯑꯣꯏ ꯑꯗꯨꯅ ꯌꯥꯝꯅ ꯈꯪꯖꯗꯕ ꯈꯣꯠꯇꯕ ꯃꯌꯥꯝꯗꯗꯤ ꯑꯋꯥꯕ ꯑꯃꯁꯨ ꯑꯣꯏꯕꯀꯣ ꯑꯗꯣ ꯍꯧꯖꯤꯛꯇꯤ ꯆꯥꯎꯈꯠꯂꯛꯑꯕꯅꯤꯅ ꯆꯥꯎꯈꯠꯂꯛꯄꯗꯁꯨ ꯅꯠꯇꯅ ꯃꯩꯇꯩꯔꯣꯟꯁꯦ ꯀꯟꯗꯕ ꯌꯥꯗꯦ ꯍꯥꯏꯕ ꯑꯃ ꯂꯥꯛꯄꯗꯒꯤꯀꯣ ꯃꯣꯏꯁꯦ ꯑꯩꯈꯣꯏꯗ ꯃꯩꯇꯩꯔꯣꯜꯅ ꯌꯥꯝꯅ ꯆꯥꯎꯕ ꯖ ꯖꯒꯥ ꯑꯃ ꯀꯜꯂꯒ ꯂꯩꯕꯗꯧꯅ ꯇꯧꯔꯦ ꯍꯥꯏꯗꯤ ꯑꯦꯗꯕꯔꯇꯤꯖꯃꯦꯟ ꯑꯃ ꯇꯧꯔꯛꯄ ꯃꯇꯝꯗ ꯃꯩꯇꯩꯔꯣꯜꯒꯤ ꯑꯣꯏꯕ ꯑꯃ ꯇꯧꯔꯛꯑꯦ ꯇꯤꯕꯤꯗꯁꯨ ꯃꯩꯇꯩꯔꯣꯜꯒꯤ ꯄꯥꯎ ꯃꯩꯇꯩꯔꯣꯜꯒꯤ ꯋꯥ ꯃꯌꯥꯝ ꯑꯃ ꯇꯤꯕꯤꯗꯁꯨ ꯂꯥꯛꯇꯕ ꯅꯠꯇꯦ ꯔꯦꯗꯤꯌꯣꯁꯗꯁꯨ ꯃꯩꯇꯩꯔꯣꯜꯒꯤ ꯑꯣꯏꯕ ꯀꯌꯥ ꯑꯃ ꯂꯥꯛꯑꯦ ꯁꯤꯗꯁꯨ ꯅꯠꯇꯅ ꯄ꯭ꯔꯤꯟꯠꯇ ꯍꯥꯏꯔꯒꯅ ꯈꯕꯔꯒꯨꯝꯕ ꯑꯁꯤꯒꯨꯝꯕ ꯆꯦꯐꯣꯡ ꯃꯌꯥꯝ ꯑꯃ ꯐꯣꯡꯂꯛꯄꯁꯦ ꯅꯨꯄꯤꯒꯤ ꯆꯦꯐꯣꯡ ꯊꯥ ꯈꯨꯗꯤꯡꯒꯤ ꯐꯣꯡꯂꯛꯄ ꯑꯁꯤꯒꯨꯝꯕ ꯃꯌꯥꯝ ꯋꯥꯔꯤ ꯐꯣꯡꯕ ꯑꯁꯤꯒꯨꯝꯕꯁꯦ ꯃꯩꯇꯩꯔꯣꯜꯗ ꯏꯔꯛꯏ ꯂꯣꯏꯅ ꯏꯔꯛꯏ ꯁꯤ ꯆꯥꯎꯈꯠꯄꯒꯤ ꯈꯨꯗꯝꯅꯦ ꯍꯥꯏꯕꯁꯨ ꯌꯥꯏ ꯃꯩꯇꯩꯔꯣꯜꯁꯦ ꯆꯥꯎꯈꯠꯂꯛꯑꯦ ꯍꯥꯏꯕꯁꯨ ꯌꯥꯏ ꯑꯁꯤ ꯏꯔꯛꯄꯁꯤꯅ ꯑꯩꯈꯣꯏꯗꯁꯨ ꯌꯥꯝꯅ ꯆꯥꯎꯊꯣꯛꯆꯕ ꯃꯩꯇꯩꯔꯣꯜꯁꯦ ꯁꯨꯃꯥꯏꯅ ꯏꯔꯦ ꯍꯥꯏꯕꯩ ꯆꯥꯎꯊꯣꯛꯆꯕꯁꯨ ꯄꯣꯛꯑꯦ ꯑꯗꯨꯒ ꯈꯕꯔꯗ ꯃꯩꯇꯩꯔꯣꯜꯒꯤ ꯑꯣꯏꯕ ꯇꯣꯉꯥꯟꯕ ꯐꯣꯡꯕꯁꯨ ꯂꯩꯔꯦ ꯃꯈꯜ ꯃꯈꯜ ꯀꯌꯥꯒꯤ ꯐꯣꯡꯂꯛꯄꯁꯤꯗ ꯃꯩꯇꯩꯔꯣꯜꯒꯤ ꯍꯥꯞꯄꯛꯄ ꯂꯥꯏꯔꯤꯛ ꯐꯣꯡꯂꯛꯄ ꯃꯇꯝꯗꯁꯨ ꯃꯩꯇꯩꯔꯣꯜꯗ ꯂꯣꯏꯅ ꯍꯟꯗꯣꯛꯄ ꯗꯤꯀꯁꯅꯥꯔꯤ ꯑꯃ ꯐꯣꯡꯂꯛꯄ ꯃꯇꯝꯗꯁꯨ ꯃꯩꯇꯩꯔꯣꯜꯗ ꯂꯣꯏꯅ ꯍꯟꯗꯣꯛꯄ ꯑꯁꯤꯒꯨꯝꯕ ꯃꯌꯥꯝ ꯑꯃ ꯂꯩꯔꯦ ꯑꯁꯤꯒꯨꯝꯕ ꯂꯩꯔꯛꯄꯁꯤꯅꯁꯨ ꯃꯩꯇꯩꯔꯣꯜꯁꯦ ꯂꯣꯏꯅ ꯃꯌꯥꯝꯅ ꯈꯪꯅꯕ ꯑꯗꯨꯒꯨꯝꯕ ꯑꯃꯁꯨ ꯑꯣꯏꯍꯟꯂꯦꯕ ꯁꯤ ꯑꯗꯨꯒ ꯃꯩꯇꯩꯔꯣꯜꯁꯤꯅ ꯁꯤꯒꯨꯝꯕ ꯃꯌꯥꯝꯁꯤꯗ ꯌꯥꯝꯅ ꯑꯆꯧꯕ ꯊꯧꯗꯥꯡ ꯑꯃꯁꯨ ꯂꯧꯋꯦꯕ